ꯌꯣꯠꯁꯕꯤ ꯌꯣꯠꯁꯕꯤ ꯍꯥꯏꯕ ꯄꯣꯠꯁꯛ ꯑꯁꯤ ꯑꯩꯈꯣꯏꯅ ꯃꯩ ꯊꯥꯒꯠꯄꯗ ꯁꯤꯖꯤꯟꯅꯕ ꯄꯣꯠꯁꯛꯅꯤ ꯃꯁꯤꯒꯤ ꯄꯣꯠꯁꯛ ꯑꯁꯤꯅ ꯑꯩꯈꯣꯏꯅ ꯆꯥꯛ ꯊꯣꯡꯕ ꯌꯦꯟꯁꯥꯡ ꯊꯣꯡꯕ ꯂꯣꯏꯅ ꯁꯤꯖꯤꯟꯅꯩ ꯀꯣꯔꯐꯨ ꯀꯣꯔꯐꯨ ꯍꯥꯏꯕ ꯄꯣꯠꯁꯛ ꯑꯁꯤ ꯑꯩꯈꯣꯏꯅ ꯆꯥꯛ ꯊꯣꯡꯕꯗ ꯁꯤꯖꯤꯟꯅꯩ ꯃꯁꯤꯁꯤꯅ ꯑꯩꯈꯣꯏꯗ ꯀꯥꯟꯅꯕ ꯄꯤ ꯆꯦꯒꯞ ꯆꯦꯒꯞ ꯍꯥꯏꯕ ꯑꯁꯤꯅ ꯑꯩꯈꯣꯏꯒꯤ ꯑꯁꯥꯕ ꯄꯣꯠꯁꯛ ꯑꯃꯗꯤ ꯄꯣꯠ ꯑꯔꯨꯝꯕ ꯊꯥꯡꯒꯠ ꯊꯥꯡꯗ ꯇꯧꯕꯗ ꯁꯤꯖꯤꯟꯅꯩ ꯀꯣꯝꯄꯥꯛ ꯀꯣꯝꯄꯥꯛ ꯍꯥꯏꯕ ꯄꯣꯠꯁꯛ ꯑꯁꯤꯅ ꯑꯩꯈꯣꯏꯒꯤ ꯌꯦꯟꯁꯥꯡ ꯊꯤꯕꯗ ꯁꯤꯖꯤꯟꯅꯩ ꯇꯦꯡꯀꯣꯠ ꯇꯦꯡꯀꯣꯠ ꯍꯥꯏꯕ ꯄꯣꯠꯁꯛ ꯑꯁꯤ ꯑꯩꯈꯣꯏꯅ ꯃꯤꯑꯣꯏ ꯑꯃꯃꯝꯒꯤ ꯈꯥꯏꯗꯣꯛꯄꯗ ꯌꯦꯟꯁꯥꯡ ꯈꯥꯏꯗꯣꯛꯄꯗ ꯁꯤꯖꯤꯟꯅꯩ ꯄꯨꯈꯝ ꯄꯨꯈꯝ ꯍꯥꯏꯕꯁꯤ ꯑꯩꯈꯣꯏꯅ ꯆꯥꯛ ꯆꯥꯅꯕ ꯆꯥꯛ ꯊꯤꯕꯗ ꯁꯤꯖꯤꯟꯅꯕ ꯄꯣꯠꯁꯛꯅꯤ ꯒ꯭ꯂꯥꯁ ꯒ꯭ꯂꯥꯁ ꯍꯥꯏꯕꯁꯤ ꯃꯈꯜ ꯑꯅꯤ ꯁꯨꯏ ꯑꯃꯅ ꯏꯁꯤꯡ ꯊꯛꯅꯕ ꯒ꯭ꯂꯥꯁ ꯑꯗꯨꯒ ꯑꯃꯅ ꯆꯥ ꯊꯛꯅꯕ ꯒ꯭ꯂꯥꯁ ꯆꯥꯃꯁ ꯆꯥꯃꯁ ꯍꯥꯏꯕ ꯄꯣꯠꯁꯛ ꯑꯁꯤ ꯑꯩꯈꯣꯏꯅ ꯄꯣꯠꯁꯛ ꯑꯃꯕꯨ ꯈꯨꯠꯅ ꯄꯥꯏꯗꯕꯤ ꯆꯥꯒꯦꯅ ꯈꯜꯂꯒꯗꯤ ꯁꯤꯖꯤꯟꯅꯕ ꯄꯣꯠꯁꯛꯅꯤ ꯆꯦꯒꯞ ꯆꯦꯒꯞ ꯑꯁꯤ ꯑꯩꯈꯣꯏꯅ ꯃꯩ ꯑꯁꯥꯕ ꯆꯞꯄꯗ ꯁꯤꯖꯤꯟꯅꯩ ꯔꯥꯏꯁ ꯀꯨꯀꯔ ꯔꯥꯏꯁ ꯀꯨꯀꯔ ꯑꯁꯤ ꯑꯩꯈꯣꯏꯅ ꯃꯇꯝ ꯆꯪꯗꯕꯤꯗ ꯆꯥꯛ ꯈꯔ ꯊꯨꯅ ꯊꯣꯡꯂꯒ ꯆꯥꯔꯒ ꯆꯠꯀꯦ ꯊꯕꯛ ꯆꯠꯀꯦ ꯑꯃꯕꯨ ꯍꯥꯏꯔꯕꯁꯨ ꯅꯪꯅꯕ ꯁꯤꯖꯤꯟꯅꯕ ꯄꯣꯠꯁꯛ ꯑꯃꯅꯤ

ꯕꯥꯜꯇꯤꯟ ꯕꯥꯜꯇꯤꯟ ꯍꯥꯏꯕ ꯄꯣꯠꯁꯛ ꯑꯁꯤ ꯑꯩꯈꯣꯏꯅ ꯏꯁꯤꯡ ꯁꯣꯛꯄ ꯏꯁꯤꯡ ꯊꯝꯕ ꯆꯥꯈꯨꯝꯒꯤ ꯏꯁꯤꯡ ꯁꯤꯖꯤꯟꯅꯕ ꯄꯣꯠꯁꯛꯅꯤ ꯑꯗꯨꯒ ꯈꯨꯖꯥꯝ ꯀꯣꯟ ꯈꯨꯖꯥꯝ ꯀꯣꯟ ꯍꯥꯏꯕ ꯄꯣꯠꯁꯛ ꯑꯁꯤ ꯑꯩꯈꯣꯏꯅ ꯈꯨꯠ ꯆꯥꯝꯕꯗ ꯁꯤꯖꯤꯟꯅꯕ ꯄꯣꯠꯁꯛꯅꯤ ꯈꯥꯕꯩ ꯈꯥꯕꯩ ꯍꯥꯏꯕ ꯄꯣꯠꯁꯛ ꯑꯁꯤ ꯑꯩꯈꯣꯏꯅ ꯆꯥꯛ ꯌꯦꯟꯁꯥꯡ ꯑꯗꯨ ꯀꯟꯗꯨꯅ ꯁꯤꯖꯤꯟꯅꯒꯦ ꯍꯥꯏꯅ ꯁꯤꯖꯤꯟꯅꯕ ꯄꯣꯠꯁꯛꯅꯤ ꯈꯥꯡ ꯈꯥꯡ ꯍꯥꯏꯕ ꯄꯣꯠꯁꯛ ꯑꯁꯤ ꯑꯩꯈꯣꯏꯅ ꯊꯥꯎ ꯉꯧꯗꯨꯅ ꯌꯦꯟꯁꯥꯡ ꯊꯣꯡꯗꯨꯅ ꯁꯤꯖꯤꯟꯅꯕ ꯄꯣꯠꯁꯛ ꯑꯃꯅꯤ